ꯇꯥꯎꯟ ꯁꯍꯔ ꯑꯩꯈꯣꯏꯅ ꯂꯩꯔꯤꯕ ꯑꯁꯤꯗ ꯑꯉꯥꯡꯁꯤꯡ ꯊꯕꯛ ꯁꯨꯍꯟꯕꯒꯤ ꯊꯕꯛꯁꯦ ꯃꯇꯝ ꯁꯨꯗꯕ ꯑꯉꯥꯡ ꯑꯄꯤꯛꯄꯁꯤꯡꯗ ꯊꯕꯛ ꯑꯀꯟꯕ ꯍꯥꯏꯒꯗ꯭ꯔꯥ ꯍꯣꯏ ꯑꯍꯟꯅ ꯁꯨꯔꯒꯗꯤ ꯑꯗꯨꯛ ꯌꯥꯕ ꯑꯗꯨ ꯑꯉꯥꯡꯗꯗꯤ ꯈꯤꯇꯪ ꯅꯨꯡꯉꯥꯏꯇꯕ ꯊꯕꯛ ꯃꯌꯥꯝ ꯑꯃ ꯁꯨꯍꯜꯂꯦ ꯑꯁꯤ ꯇꯁꯦꯡꯅꯗꯤ ꯑꯩ ꯄꯥꯝꯖꯗꯦ ꯑꯗꯨ ꯄꯥꯝꯗꯦ ꯍꯥꯏꯔꯒꯁꯨ ꯑꯩꯈꯣꯏꯅ ꯊꯤꯡꯕꯕꯨꯗꯤ ꯉꯝꯗꯦ ꯉꯝꯗ꯭ꯔꯒꯁꯨ ꯃꯌꯥꯝ ꯄꯨꯝꯅꯃꯛꯅ ꯈꯟꯕꯤꯔꯒꯗꯤ ꯆꯍꯤ ꯁꯨꯗꯕ ꯑꯉꯥꯡꯁꯤꯡꯗ ꯑꯀꯟꯕ ꯊꯕꯛ ꯁꯨꯍꯟꯕꯤꯗꯕ ꯐꯩ ꯄꯤꯛꯂꯤꯕ ꯑꯉꯥꯡꯁꯤꯡꯗꯤ ꯁꯥꯟꯅꯔꯒ ꯁ꯭ꯀꯨꯜꯗ ꯃꯍꯩ ꯇꯝꯖꯔꯒ ꯅꯨꯡꯉꯥꯏꯅ ꯆꯦꯟ ꯆꯣꯡ ꯁꯥꯟꯅꯕ ꯄꯨꯟꯁꯤꯒꯤ ꯃꯍꯥꯎꯗꯣ ꯐꯪꯍꯟꯒꯗꯧꯕꯅꯤ ꯑꯗꯣ ꯂꯥꯏꯔꯤꯛꯁꯨ ꯃꯌꯦꯛ ꯈꯔꯗꯁꯨ ꯇꯝꯍꯟꯕꯤꯕꯁꯦ ꯑꯩꯅ ꯄꯥꯝꯖꯩ